ꯍꯂꯣ ꯃꯁꯤ ꯂꯤꯛꯂꯥ ꯕꯦꯀꯔꯤꯅꯤꯀꯣ ꯑꯩꯅ ꯉꯁꯥꯏ ꯀꯦꯛ ꯑꯃ ꯑꯣꯔꯗꯔ ꯇꯧꯒꯤꯕꯗꯨꯕꯨ ꯀꯃꯥꯏ ꯇꯧꯔꯒꯦ ꯍꯣꯏ ꯀꯔꯤ ꯑꯥꯏꯇꯦꯝꯗ ꯂꯩꯒꯦ ꯑꯣ ꯑꯗꯨꯒꯤ ꯑꯩ ꯀꯩꯅꯣ ꯁꯇ꯭ꯔꯣꯕꯦꯔꯤ ꯑꯥꯏꯇꯦꯝꯗꯣ ꯄꯥꯝꯃꯦ ꯑꯗꯨꯒꯤꯗꯣ ꯑꯣꯏꯅ ꯇꯧꯕꯤꯌꯣ